ꯄꯥꯝ ꯆꯠꯃꯤꯟꯅꯩ ꯑꯐꯪ ꯑꯐꯪꯕ ꯄꯩꯁꯥꯗꯨꯅ ꯀꯔꯤ ꯇꯧꯗꯨꯅ ꯌꯦꯟꯁꯥꯡ ꯅꯥꯄꯤ ꯌꯣꯜꯂꯝꯃꯒ ꯂꯥꯛꯑꯒ ꯆꯥꯛ ꯌꯦꯟꯁꯥꯡ ꯂꯩꯔꯒ ꯊꯣꯡꯉꯦ ꯃꯆꯥꯁꯤꯡꯁꯨ ꯄꯤꯖꯔꯦ ꯑꯁꯨꯝ ꯇꯧꯗꯅ ꯄꯨꯟꯁꯤꯁꯦ ꯃꯇꯦꯛ ꯑꯃ ꯅꯨꯡꯉꯥꯏꯔꯝꯃꯤ ꯅꯣꯡꯃ ꯈꯛꯇꯤ ꯃꯃꯥꯟꯅꯕ ꯗ꯭ꯔꯛ ꯆꯥꯕ ꯑꯃ ꯂꯥꯛꯇꯨꯅ ꯃꯋꯥꯁꯦ ꯄꯨꯊꯣꯛꯇꯨꯅ ꯑꯗꯨꯝ ꯃꯊꯪ ꯅꯨꯃꯤꯠꯇꯒꯤꯗꯤ ꯃꯋꯥꯁꯦ ꯑꯗꯨꯝ ꯌꯨ ꯊꯛꯇꯅ ꯌꯨꯝ ꯍꯟꯖꯜꯂꯦ ꯃꯇꯨꯁꯦ ꯁꯥꯎꯅꯤꯡꯗꯨꯅ ꯅꯪ ꯑꯁꯨꯝ ꯇꯧꯒꯗꯧꯕ ꯑꯣꯏꯔꯗꯤ ꯑꯩꯈꯣꯏ ꯁꯤꯖꯔꯒꯦꯅ ꯃꯇꯨ ꯃꯆꯥꯁꯤ ꯀꯔꯤ ꯇꯧꯔꯦ ꯁꯤꯅꯤꯡꯉꯒ ꯁꯤꯔꯣꯅ ꯃꯋꯥꯁꯤꯅ ꯃꯋꯥ ꯂꯧꯗ꯭ꯔꯦꯕ ꯍꯥꯟꯅ ꯌꯥꯝ ꯅꯨꯡꯁꯤꯅꯅ ꯂꯩꯃꯤꯟꯅꯔꯝꯕꯗꯣ ꯑꯗꯨ ꯃꯇꯨꯁꯤꯅ ꯃꯁꯥꯁꯤ ꯅꯨꯡꯉꯥꯏꯔꯛꯇ꯭ꯔꯦ ꯐꯃꯨꯡꯗ ꯍꯤꯞꯄꯒ ꯂꯩꯔꯦ ꯆꯥꯛ ꯊꯣꯡꯅꯉꯥꯏꯁꯨ ꯂꯩꯇ꯭ꯔꯦ ꯆꯦꯡ ꯆꯥꯛꯁꯨ ꯑꯃꯠꯇꯁꯨ ꯂꯩꯇꯕ ꯃꯆꯥꯁꯤꯡꯁꯨ ꯄꯤꯛꯂꯤꯕꯅꯤꯅ ꯃꯆꯥ ꯃꯋꯥꯁꯤ ꯍꯟꯖꯜꯂꯛꯄꯗ ꯃꯇꯨꯁꯦ ꯐꯃꯨꯡꯗ ꯍꯤꯞꯄꯒ ꯂꯩꯔꯦ ꯑꯗꯨꯒꯗꯤ ꯃꯋꯥꯁꯤꯅ ꯆꯥꯛ ꯀꯗꯥꯏꯅꯣ ꯆꯥꯛ ꯆꯥꯔꯒꯦꯅ ꯍꯥꯏꯔꯦ ꯃꯇꯨꯁꯤꯅ ꯑꯩꯗꯤ ꯆꯥꯛ ꯊꯣꯡꯗꯦ ꯉꯁꯤꯗꯤ ꯑꯩꯗꯤ ꯏꯁꯥꯁꯤ ꯅꯨꯡꯉꯥꯏꯇꯕꯅꯤ ꯅꯪꯅ ꯄꯩꯁꯥ ꯇꯥꯜꯂꯨꯔꯒ ꯆꯦꯡ ꯆꯥꯛ ꯂꯩꯔꯛꯀꯗ꯭ꯔꯥ ꯈꯜꯂꯒ ꯅꯪꯅ ꯌꯨ ꯊꯛꯂꯒ ꯂꯥꯛꯑꯦ ꯑꯁꯤꯅꯗꯤ ꯀꯔꯤ ꯄꯨꯈꯝ ꯇꯦꯡꯀꯣꯠ ꯑꯃ ꯑꯃ ꯆꯐꯨ ꯎꯌꯥꯟ ꯑꯝꯇ ꯂꯣꯏꯅ ꯀꯥꯎꯈꯥꯏꯗꯅ ꯃꯥꯁꯦ ꯑꯍꯤꯡ ꯀꯔꯤ ꯑꯃꯠꯇ ꯆꯥꯗꯕꯤꯗ ꯃꯇꯨ ꯃꯆꯥꯁꯨ ꯆꯥꯗꯕꯤꯗ ꯇꯨꯝꯃꯦ ꯃꯇꯨꯁꯦ ꯑꯅꯥꯕꯁꯦ ꯃꯥꯒꯤ ꯃꯋꯥꯒꯤ ꯃꯑꯣꯡꯁꯤ ꯎꯕꯗ ꯍꯦꯟꯅ ꯍꯦꯟꯅ ꯁꯣꯛꯆꯜꯂꯛꯑꯦ ꯑꯗꯨꯒꯤ ꯅꯣꯉꯥꯜꯂꯒ ꯃꯇꯨꯁꯦ ꯃꯁꯥ ꯂꯩꯈꯤꯗ꯭ꯔꯦ ꯑꯗꯒꯤꯗꯤ ꯃꯥꯁꯨ ꯅꯨꯡꯉꯥꯏꯃꯟꯈꯤꯗꯗꯅ ꯑꯣ ꯑꯩꯅ ꯇꯧꯕꯗꯒꯤ ꯏꯇꯨ ꯏꯆꯥꯁꯨ ꯀꯔꯤ ꯁꯤꯔꯕꯅꯤꯀꯣ ꯍꯥꯏꯅ ꯃꯥꯁꯨ ꯑꯗꯨ ꯅꯨꯃꯤꯠꯇꯒꯤꯗꯤ ꯑꯃꯨꯛꯀ ꯃꯥꯒꯤ ꯄꯨꯟꯁꯤꯗꯨ ꯍꯥꯟꯅꯒꯤ ꯄꯨꯟꯁꯤꯗꯨ ꯑꯩ ꯏꯇꯨ ꯂꯩꯇ꯭ꯔꯁꯨ ꯑꯉꯥꯡꯁꯤꯡꯁꯤꯇ ꯑꯩ ꯐꯖꯅ ꯌꯣꯛꯑꯒꯦꯅ ꯃꯥꯒꯤ ꯀꯔꯤ ꯑꯅꯧꯕ ꯄꯨꯟꯁꯤꯗꯨ ꯑꯣꯜꯂꯛꯑꯦ ꯍꯥꯟꯅ ꯇꯧꯔꯝꯕꯗꯨ